ꯆꯍꯤ ꯈꯨꯗꯤꯡꯒꯤ ꯑꯩꯈꯣꯏꯅ ꯑꯩꯈꯣꯏ ꯀꯥꯂꯦꯟꯒꯤ ꯍꯨꯝꯅꯤ ꯄꯥꯟꯕ ꯆꯍꯤ ꯈꯨꯗꯤꯡꯒꯤ ꯀꯥꯂꯦꯟꯒꯤ ꯍꯨꯝꯅꯤ ꯄꯥꯟꯕꯁꯤꯗ ꯑꯩꯈꯣꯏꯒꯤ ꯂꯩꯀꯥꯏꯒꯤ ꯂꯥꯏ ꯍꯔꯥꯎꯕ ꯂꯥꯏ ꯍꯔꯥꯎꯕꯁꯤꯅ ꯑꯩꯈꯣꯏ ꯆꯠꯅꯕꯤ ꯑꯃ ꯑꯣꯏꯅ ꯂꯩꯀꯥꯏꯗꯨꯒꯤ ꯑꯣꯏꯅ ꯆꯠꯅꯕꯤ ꯑꯗꯨ ꯁꯥꯕꯅꯦ ꯖꯒꯣꯏ ꯁꯥꯕ ꯋꯥꯔꯤ ꯂꯤꯕ ꯑꯗꯒꯤ ꯂꯥꯏ ꯍꯔꯥꯎꯕ ꯐꯪꯁꯟ ꯃꯌꯥꯝ ꯃꯁꯦ ꯃꯁꯤꯅ ꯆꯍꯤ ꯈꯨꯗꯤꯡꯒꯤ ꯇꯠꯇꯅ ꯁꯨꯝ ꯇꯧꯕ ꯑꯗꯨꯅ ꯉꯁꯤꯁꯨ ꯍꯧꯖꯤꯛ ꯍꯧꯖꯤꯛ ꯅꯤꯡꯁꯪꯒꯤꯕꯁꯤꯅ ꯑꯉꯥꯡꯁꯤꯡꯁꯤꯅ ꯀꯥꯂꯦꯟꯒꯤ ꯍꯨꯝꯅꯤ ꯄꯥꯟꯕꯒꯤꯁꯤ ꯀꯩꯗꯧꯉꯩ ꯇꯧꯒꯗꯣꯏꯅꯣ ꯀꯩꯗꯧꯉꯩꯅꯣ ꯀꯔꯤ ꯖꯒꯣꯏ ꯀꯌꯥ ꯁꯥꯗꯣꯔꯤ ꯑꯗꯨꯒ ꯄꯨꯡ ꯀꯌꯥꯗ ꯍꯧꯗꯣꯏꯅꯣ ꯍꯥꯏꯁꯤ ꯃꯥꯏꯕꯤꯅ ꯀꯌꯥ ꯃꯥꯏꯕꯅ ꯀꯌꯥ ꯍꯥꯏꯕꯁꯤꯡꯁꯦ ꯃꯁꯤ ꯏꯇꯠ ꯇꯠꯇꯅ ꯍꯪꯗꯨꯅ ꯂꯩꯗꯅ ꯍꯧꯖꯤꯛꯁꯤ ꯂꯥꯛꯏꯕ ꯀꯥꯂꯦꯟꯒꯤ ꯑꯩꯈꯣꯏꯒꯤ ꯇꯔꯥꯅꯤꯊꯣꯏꯅꯤ ꯄꯥꯟꯕ ꯃꯁꯦ ꯃꯁꯤꯗꯒꯤ ꯍꯧꯅꯕ ꯑꯩꯈꯣꯏꯒꯤ ꯍꯣꯠꯅꯔꯤ ꯃꯁꯤꯅꯤ ꯑꯩꯈꯣꯏꯒꯤ ꯂꯩꯀꯥꯏꯒꯤ ꯑꯣꯏꯅ ꯑꯗꯨꯒ ꯂꯝꯗꯝꯁꯤꯒꯤ ꯑꯣꯏꯅ ꯍꯤꯁꯇꯣꯔꯤꯀꯦꯜꯁꯦ ꯃꯁꯤ ꯂꯥꯏ ꯍꯔꯥꯎꯕ ꯍꯥꯏꯕꯁꯤ ꯑꯗꯨꯝ ꯆꯠꯅꯗꯨꯅ ꯂꯥꯛꯄꯅꯤꯅ ꯃꯁꯤꯅꯤ ꯂꯣꯏꯁꯤꯜꯂꯤ